ꯑꯥ ꯑꯥ ꯁꯤ ꯀꯨꯃꯥꯔꯤꯒꯤ ꯁ꯭ꯇꯣꯔ ꯅꯠꯇ꯭ꯔꯣ ꯑꯣ ꯑꯩ ꯐꯨꯔꯤꯠꯀꯤ ꯃꯇꯥꯡꯗ ꯅꯪꯕꯨ ꯍꯪꯒꯦꯅ ꯀꯣꯜ ꯇꯧꯕ ꯍꯧꯖꯤꯛꯀꯥꯟꯁꯦ ꯅꯣꯏꯒꯤ ꯁ꯭ꯇꯣꯜꯗ ꯀꯔꯤ ꯀꯔꯤ ꯋꯤꯟꯇꯔꯒꯤ ꯐꯨꯔꯤꯠ ꯐꯪꯕ꯭ꯔ ꯑꯥ ꯑꯗꯨ ꯅꯣꯏꯒꯤ ꯐꯣꯔꯃꯦꯜ ꯄꯦꯟ ꯋꯨꯂꯟꯒꯤꯗꯨ ꯂꯩꯒꯦꯔꯥꯀꯣ ꯑꯥ ꯑꯗꯨ ꯄ꯭ꯔꯥꯏꯖꯇꯤ ꯀꯌꯥ ꯀꯌꯥ ꯂꯩꯕ꯭ꯔꯥ

ꯑꯥ ꯑꯗꯨꯒ ꯖꯦꯀꯦꯠꯁꯦ ꯅꯣꯏꯒꯤ ꯂꯦꯗꯔ ꯖꯦꯀꯦꯠ ꯐꯪꯒꯗ꯭ꯔꯥ ꯎꯝ ꯍꯣꯏ ꯑꯩ ꯑꯗꯨ ꯍꯦꯌꯡ ꯂꯥꯛꯂꯒ ꯌꯦꯡꯒꯦ ꯅꯣꯏꯒꯤꯗꯣ ꯍꯌꯦꯡ ꯄꯨꯡ ꯀꯌꯥꯗ ꯅꯣꯏ ꯍꯥꯡꯒꯦꯔꯥ ꯑꯥ ꯍꯣꯏ ꯍꯣꯏ ꯑꯗꯨ ꯅꯈꯣꯏꯒꯤ ꯍꯥꯏ ꯅꯦꯛ ꯑꯗꯨ ꯀꯌꯥ ꯀꯌꯥꯗꯤ ꯄ꯭ꯔꯥꯏꯁ ꯂꯩꯒꯦꯔꯥ ꯑꯣ ꯍꯣꯏ ꯍꯣꯏ ꯑꯅꯧꯕꯗꯗꯤ ꯑꯗꯨ ꯀꯔꯤ ꯀꯔꯤ ꯂꯥꯛꯄ꯭ꯔꯥ

ꯐꯨꯔꯤꯠꯇꯤ ꯀꯔꯤ ꯀꯔꯤ ꯑꯅꯧꯕ ꯂꯥꯛꯄ꯭ꯔꯥ

ꯑꯥ ꯑꯥ ꯎꯝ ꯑꯥ ꯑꯥ ꯀꯔꯤꯅꯣꯃ ꯑꯩꯅ ꯍꯨꯗꯤꯗꯨ ꯄꯥꯝꯕꯅꯦꯕ ꯍꯨꯗꯤ ꯑꯥ ꯍꯣꯏ ꯑꯗꯨ ꯍꯨꯗꯤꯁꯦ ꯕ꯭ꯂꯦꯛ ꯀꯂꯔꯗ ꯐꯪꯒꯦꯔꯥ ꯄꯤꯡꯁ ꯂꯥꯛꯄ꯭ꯔꯥ ꯄꯤꯡ ꯍꯣꯏ ꯍꯣꯏ ꯑꯗꯨꯗꯤ ꯑꯩ ꯍꯌꯦꯡ ꯂꯥꯛꯂꯒ ꯌꯦꯡꯒꯦ ꯁꯥꯏꯖꯇꯤ ꯑꯗꯨꯃ ꯂꯣꯏꯅꯃꯛ ꯂꯥꯛꯏꯀꯣ ꯑꯥ ꯍꯣꯏ ꯍꯣꯏ ꯑꯗꯨꯗꯤ ꯑꯩ ꯍꯌꯦꯡ ꯂꯥꯛꯄ ꯇꯧꯒꯦ ꯄꯨꯡ ꯑꯍꯣꯏ ꯀꯣꯟꯇꯦꯛ ꯇꯧꯒꯦ ꯄꯨꯡ ꯅꯥꯏꯟꯒꯨꯝꯕꯗ ꯂꯦꯗꯔ ꯖꯦꯀꯦꯠꯇꯨꯗꯤ ꯅꯣꯏꯒꯤꯁꯦ ꯑꯁ ꯑꯩꯅ ꯂꯦꯗꯔ ꯖꯦꯛꯀꯦꯠꯁꯦ ꯀꯂꯔ ꯑꯥ ꯌꯦꯜꯂꯣ ꯑꯗꯨꯗꯤ ꯐꯪꯉꯣꯏꯀꯣ ꯌꯦꯜꯂꯣꯗꯤ ꯑꯣ ꯎꯝ ꯎꯝ ꯎꯝ ꯍꯣꯏ ꯍꯣꯏ ꯎꯝ ꯑꯣꯟꯂꯥꯏꯟꯗ ꯊꯤꯕꯁꯦ ꯑꯩ ꯐꯖꯕꯁꯦ ꯂꯩꯗꯤ ꯂꯩꯕꯅꯤ ꯑꯗꯨ ꯑꯩꯅ ꯁꯥꯏꯖꯁꯦꯀꯣ ꯑꯗꯨꯒ ꯗꯤꯖꯥꯏꯟ ꯐꯤꯠꯇꯨ ꯑꯃꯨꯛ ꯂꯥꯛꯄ ꯃꯇꯝꯗ ꯆꯥꯟꯅꯗꯦ ꯍꯥꯏꯕ ꯑꯩꯒꯤ ꯑꯩꯅ ꯎꯕꯗꯨ ꯑꯗꯨꯝ ꯐꯣꯇꯣꯗ

ꯎꯝ ꯍꯣꯏ ꯍꯣꯏ ꯑꯩ ꯑꯗꯨꯗꯤ ꯍꯌꯦꯡ ꯂꯥꯛꯀꯦ